ꯑꯩꯅ ꯚꯥꯔꯠꯀꯤ ꯃꯅꯨꯡꯗ ꯂꯩꯕ ꯁ꯭ꯇꯦꯠꯁꯤꯡꯒꯤ ꯃꯔꯛꯇ ꯑꯩꯅ ꯈ꯭ꯋꯥꯏꯗꯒꯤ ꯄꯥꯝꯖꯕ ꯁ꯭ꯇꯦꯠ ꯍꯥꯏꯔꯒꯗꯤ ꯔꯥꯏꯖ ꯍꯥꯏꯔꯒꯗꯤ ꯃꯦꯒꯥꯂꯌꯥꯁꯨ ꯃꯦꯒꯥꯂꯌꯥ ꯍꯥꯏꯔꯤꯕ ꯃꯐꯝ ꯑꯁꯤ ꯅꯣꯡꯖꯨ ꯅꯨꯡꯁꯥ ꯌꯥꯝꯅ ꯅꯨꯉꯥꯏꯕ ꯌꯥꯝꯅ ꯁꯥꯁꯨ ꯁꯥꯗꯕ ꯌꯥꯝꯅ ꯏꯪꯁꯨ ꯏꯪꯗꯕ ꯃꯐꯝ ꯑꯃꯅꯤ ꯇꯨꯔꯤꯁ ꯏꯁꯄꯣꯠꯁꯨ ꯌꯥꯝꯅ ꯂꯩ ꯐꯖ ꯐꯖꯕ ꯆꯤꯡ ꯄꯥꯠ ꯇꯨꯔꯦꯟ ꯌꯥꯝꯅ ꯂꯩ ꯑꯗꯨꯒꯤ ꯃꯊꯛꯇ ꯄꯤꯛꯊ꯭ꯔꯤꯕꯤꯒꯤ ꯑꯣꯏꯅ ꯅꯣꯡ ꯈ꯭ꯋꯥꯏꯗꯒꯤ ꯇꯥꯕ ꯃꯐꯝꯁꯨ ꯃꯦꯒꯥꯂꯌꯥꯅ ꯑꯣꯏꯕꯅꯤꯅ ꯃꯉꯣꯟꯗ ꯋꯥꯇꯔꯐꯣꯜ ꯃꯔꯥꯡ ꯀꯥꯏꯅ ꯂꯩ ꯄꯨꯛꯅꯤꯡ ꯍꯨꯔ ꯍꯨꯔꯕ ꯌꯦꯡꯕꯗ ꯅꯨꯡꯉꯥꯏꯕ ꯆꯠꯄꯗ ꯀꯣꯏꯕꯗ ꯌꯥꯝꯅ ꯅꯨꯡꯉꯥꯏꯕ ꯋꯥꯇꯔꯐꯣꯜ ꯃꯌꯥꯝ ꯑꯃ ꯂꯩ ꯑꯗꯨꯒꯤꯁꯨ ꯃꯊꯛꯇ ꯃꯦꯒꯥꯂꯌꯥ ꯍꯥꯏꯔꯤꯕꯁꯦ ꯑꯩꯒꯤ ꯂꯩꯐꯝꯗꯒꯤꯗꯤ ꯆꯠꯊꯣꯛ ꯆꯠꯁꯤꯟꯗꯤ ꯑꯅꯛꯄ ꯑꯃ ꯑꯣꯏꯕꯅꯤꯅ ꯈꯔ ꯑꯗꯨꯝ ꯅꯨꯡꯉꯥꯏ ꯑꯗꯨꯅ